ꯑꯩꯅ ꯑꯉꯥꯡ ꯑꯣꯏꯔꯤꯉꯩꯒꯤ ꯃꯇꯝꯗ ꯑꯣꯄ꯭ꯔꯦꯁꯟ ꯌꯥꯝꯅ ꯇꯧꯔꯛꯏ ꯌꯥꯝꯅ ꯀꯟꯅꯁꯨ ꯅꯥꯔꯛꯏ ꯑꯗꯨꯒꯤ ꯃꯇꯨꯡꯗ ꯐꯔꯕ ꯃꯇꯨꯡꯗ ꯑꯩꯒꯤ ꯊꯧꯗꯣꯛ ꯀꯌꯥ ꯀꯌꯥ ꯑꯉꯛ ꯑꯉꯛꯄꯁꯨ ꯊꯦꯡꯅꯔꯛꯏ ꯃꯇꯝꯗꯤ ꯑꯩꯒꯤ ꯒꯥꯔꯤꯁꯨ ꯀꯟꯅ ꯊꯧꯔꯛꯏ ꯑꯗꯨꯒ ꯒꯥꯔꯤ ꯊꯧꯔꯒ ꯁꯤꯕ ꯌꯥꯕꯒꯤ ꯇꯥꯡꯀꯛ ꯌꯥꯝꯅ ꯌꯥꯝꯅ ꯌꯦꯡꯅꯔꯛꯏ ꯑꯩꯒꯤ ꯄꯨꯟꯁꯤꯒꯤ ꯅꯤꯡꯁꯤꯡꯅꯤꯉꯥꯏ ꯑꯣꯏꯕꯗꯤ ꯑꯩꯒꯤ ꯄꯨꯟꯁꯤꯕꯨ ꯏꯁꯣꯔꯅꯗꯤ ꯄꯤꯕꯤꯔꯦ ꯑꯗꯨꯕꯨ ꯑꯩꯒꯤ ꯏꯁꯥꯅ ꯏꯁꯥꯒꯤ ꯄꯨꯟꯁꯤꯕꯨ ꯇꯦꯝꯁꯤꯡꯅꯅꯉꯥꯏꯒꯤ ꯌꯥꯝꯅ ꯇꯧꯋꯤ ꯑꯗꯨꯒꯤ ꯑꯗꯨꯕꯨ ꯑꯩꯒꯤ ꯑꯉꯛꯄ ꯄꯨꯟꯁꯤꯅꯤ ꯍꯥꯏꯅ ꯏꯁꯥꯅ ꯈꯟꯖꯩ ꯑꯩꯒꯤ ꯂꯥꯏꯞꯇ ꯑꯋꯥꯕ ꯀꯔꯤꯁꯨ ꯂꯩꯔꯛꯇꯦ ꯑꯩꯒꯤ ꯏꯃꯥ ꯕꯕꯥꯅ ꯀꯔꯤꯃꯠꯇ ꯋꯥꯠꯍꯜꯂꯛꯇꯦ ꯑꯗꯨꯕꯨ ꯑꯩꯗꯤ ꯈꯔꯁꯨ ꯁꯥꯎꯒꯜꯂꯤ ꯈꯔꯁꯨ ꯅꯨꯡꯉꯥꯏꯇꯦ ꯑꯩꯒꯤ ꯊꯃꯣꯏꯁꯤ ꯌꯥꯟꯅ ꯀꯟꯅ ꯁꯥꯎꯕ ꯃꯤ ꯑꯃ ꯑꯣꯏ ꯑꯗꯨꯕꯨ ꯑꯩꯈꯣꯏꯒꯤ ꯂꯩꯀꯥꯏꯗꯗꯤ ꯑꯩꯅ ꯀꯔꯤ ꯑꯃꯠꯇ ꯑꯀꯥꯏꯕ ꯇꯧꯗꯦ